ꯑꯩꯅ ꯑꯣꯟꯂꯥꯏꯟꯗ ꯋꯥꯌꯔ ꯀꯇꯔ ꯑꯃ ꯂꯩꯖꯈꯤꯕ ꯑꯗꯨ ꯋꯥꯌꯔ ꯃꯆꯥꯗꯤ ꯀꯛꯄ ꯌꯥꯔꯒ ꯑꯆꯧꯕꯗꯤ ꯀꯛꯄ ꯌꯥꯔꯝꯗ꯭ꯔꯦ ꯃꯁꯤ ꯌꯥꯝꯅ ꯅꯨꯡꯉꯥꯏꯖꯗꯦ ꯌꯥꯡꯕꯗꯗꯤ ꯌꯥꯝꯅ ꯐꯖꯕ ꯄꯣꯠ ꯑꯣꯏꯔꯒ ꯃꯒꯨꯟ ꯌꯥꯎꯔꯝꯗꯦ ꯑꯁꯤꯒꯨꯝꯕ ꯄꯣꯠ ꯑꯁꯤ ꯃꯇꯨꯡꯗ ꯑꯃꯨꯛ ꯍꯟꯅ ꯇꯧꯕꯤꯒꯅꯨ